ꯍꯂꯣ ꯑꯧ ꯇꯥꯏꯌꯦ ꯍꯥꯎ ꯌꯥꯎꯋꯦ ꯌꯥꯎꯋꯦ ꯉꯔꯥꯡꯗ ꯄꯨꯔꯛꯄ ꯉꯥꯏꯔꯤꯌꯦ ꯃꯥꯏꯔꯦꯟ ꯃꯥꯏꯔꯦꯟ ꯍꯣꯏ ꯌꯥꯎꯏ ꯌꯥꯎꯏ ꯌꯥꯎꯏ ꯃꯌꯥꯝ ꯌꯥꯎꯏ ꯑꯣ ꯌꯥꯎꯋꯤ ꯑꯗꯨ ꯅꯪ ꯍꯧꯖꯤꯛ ꯊꯣꯛꯂꯛꯀꯦꯔꯥ ꯅꯠꯇ꯭ꯔꯒ ꯄꯨꯡ ꯀꯌꯥꯗ ꯊꯣꯛꯂꯛꯀꯦ ꯍꯥꯏꯕꯒꯤꯔꯣ ꯑꯣ ꯍꯣꯏ ꯑꯗꯨꯗꯤ ꯆꯠꯊꯣꯛꯅꯕ ꯂꯩꯇꯦ ꯑꯗꯨꯗꯤ ꯍꯌꯦꯡ ꯑꯌꯨꯀ ꯉꯟꯇꯥ ꯑꯗꯨꯝ ꯂꯥꯛꯑꯣ ꯑꯇꯩꯗꯤ ꯑꯂꯨ ꯄꯣꯇꯦꯇꯣꯒꯨꯝꯕ ꯈꯥꯃꯦꯟ ꯑꯁꯤꯟꯕꯒꯨꯝꯕ ꯍꯋꯥꯏꯒꯨꯝꯕ ꯃꯌꯥꯝ ꯌꯥꯎꯋꯦ ꯈꯥꯃꯦꯟ ꯑꯁꯤꯟꯕꯁꯦ ꯀꯖꯤꯗ ꯑꯩꯠꯇꯤ ꯂꯩꯌꯦ ꯍꯧꯖꯤꯛꯁꯦ ꯑꯂꯨꯅ ꯌꯥꯡꯈꯩ ꯂꯩꯌꯦ ꯃꯥꯏꯔꯦꯟꯅ ꯃꯣꯏ ꯁꯥꯏꯖ ꯁꯥꯏꯖꯇ ꯑꯗꯨꯝ ꯄꯨꯔꯦ ꯑꯆꯧꯕꯁꯦ ꯁꯕꯦꯟꯇꯤꯒꯨꯝꯕꯗꯤ ꯄꯤꯌꯦ

ꯍꯣꯏ ꯌꯥꯎꯋꯦ ꯑꯣ ꯍꯣꯏ ꯍꯣꯏ ꯊꯝꯕꯤꯒꯦ ꯑꯗꯨꯗꯤ ꯀꯩꯅꯣ ꯇꯧꯔꯣ ꯍꯌꯦꯡ ꯑꯗꯨꯝ ꯅꯪ ꯂꯥꯛꯂꯒ ꯅꯪꯅ ꯍꯣꯏ ꯑꯥ ꯆꯤꯟꯗꯦ ꯑꯩꯗꯤ ꯇꯤꯟꯗ ꯂꯧꯕꯁꯨ ꯌꯥꯎꯋꯦ ꯑꯗꯨꯒ ꯎꯝ ꯑꯗꯨꯝ ꯃꯣꯏꯅ ꯌꯣꯜꯂꯛꯄꯁꯨ ꯌꯥꯎꯏ ꯑꯗꯨꯀꯥꯟꯗ ꯑꯩꯅ ꯂꯩꯍꯧꯕ ꯀꯧꯍꯧꯕꯀꯣ ꯑꯗꯨ ꯍꯣꯏ ꯍꯌꯦꯡ ꯑꯗꯨꯝ ꯎꯅꯔꯁꯦ ꯑꯗꯨꯝ ꯊꯣꯛꯂꯛꯑꯣ ꯑꯌꯨꯛꯇ ꯑꯌꯨꯛꯇ ꯍꯣꯏ ꯍꯣꯏ ꯍꯣꯏ ꯎꯝ ꯊꯝꯂꯒꯦ ꯑꯗꯨꯗꯤ